ꯑꯩ ꯊꯣꯏꯗꯣꯛꯅ ꯑꯇꯣꯞꯄ ꯂꯥꯏꯕ꯭ꯔꯦꯔꯤꯁꯤꯡꯗꯗꯤ ꯑꯩ ꯆꯠꯆꯗꯦ ꯑꯗꯨꯕꯨ ꯑꯩ ꯏꯁꯥꯒꯤ ꯌꯨꯝꯗꯗꯤ ꯑꯩꯒꯤ ꯂꯥꯏꯕ꯭ꯔꯦꯔꯤ ꯃꯆꯥ ꯑꯃꯗꯤ ꯊꯝꯖꯩ ꯍꯥꯏꯕꯗꯤ ꯋꯥꯔꯤ ꯃꯆꯥꯒꯤ ꯑꯣꯏꯕ ꯑꯗꯒꯤ ꯑꯇꯩ ꯑꯇꯩ ꯀꯣꯃꯤꯛꯀꯤ ꯑꯣꯏꯕ ꯁꯨꯝ ꯃꯈꯟ ꯃꯈꯟ ꯈꯔ ꯑꯩꯅ ꯁꯨꯝ ꯊꯝꯖꯩ ꯑꯗꯨꯒꯤꯗꯣ ꯑꯩꯅ ꯃꯔꯛ ꯃꯔꯛꯇ ꯄꯥꯔꯒ ꯁꯨꯝ ꯅꯩꯅꯖꯩ ꯑꯗꯣ ꯀꯔꯤꯒꯨꯝꯕ ꯑꯩꯒꯤ ꯌꯨꯝꯗꯗꯤ ꯁꯨꯝ ꯑꯗꯨꯃꯥꯢꯅ ꯇꯧꯔꯒ ꯃꯈꯟ ꯃꯈꯟ ꯀꯌꯥꯒꯤ ꯂꯥꯏꯔꯤꯛꯁꯤꯡ ꯑꯁꯦ ꯊꯝꯃꯒ ꯈꯤꯇꯪ ꯌꯦꯡꯕ ꯅꯨꯡꯉꯥꯏꯕ ꯂꯥꯏꯕ꯭ꯔꯦꯔꯤ ꯃꯆꯥ ꯑꯃꯇꯪ ꯂꯅꯥꯏ ꯑꯣꯏꯅ ꯁꯦꯝꯅꯤꯡꯕꯒꯤ ꯑꯁꯥꯗꯤ ꯂꯩꯖꯩ